ꯍꯜꯂꯣ ꯁꯤꯕꯨ ꯇꯥꯖ ꯔꯦꯁꯇꯨꯔꯦꯟꯒꯤ ꯀꯥꯎꯟꯇꯔ ꯑꯣꯏꯕꯤꯔꯕꯣ ꯑꯩꯅ ꯗꯦꯂꯤꯕꯔꯤ ꯕꯣꯏꯗ ꯑꯩꯒꯤ ꯑꯣꯔꯗꯔ ꯑꯃ ꯇꯧꯈꯤꯕꯅꯦ ꯑꯗꯨ ꯃꯥ ꯍꯧꯖꯤꯛ ꯐꯥꯎ ꯂꯥꯛꯇ꯭ꯔꯦ ꯑꯗꯨꯅ ꯑꯩꯅ ꯀꯣꯜ ꯇꯧꯕ ꯀꯥꯟꯗꯁꯨ ꯃꯥꯗꯣ ꯐꯣꯟꯁꯨ ꯄꯥꯏꯈꯠꯂꯛꯇꯦ ꯀꯃꯥꯏꯅ ꯇꯧꯔꯤꯖꯥꯠꯅꯣ ꯈꯪꯗꯦꯅꯦ ꯑꯗꯨꯗꯨꯅ ꯅꯣꯏꯒꯤ ꯀꯥꯎꯟꯇꯔꯗꯒꯤ ꯑꯃꯨꯛꯇ ꯍꯪꯕꯤꯒꯦꯔꯣ ꯃꯥꯒꯤ ꯍꯧꯖꯤꯛ ꯐꯥꯎ ꯐꯣꯟ ꯄꯥꯏꯈꯠꯂꯛꯇꯕꯗꯣ ꯑꯩ ꯑꯩ ꯁꯣꯝꯗ ꯄꯣꯠꯇꯨ ꯉꯥꯏꯔ ꯂꯩꯔꯦ ꯀꯃꯥꯏꯅ ꯇꯧꯕ꯭ꯔ ꯑꯝꯇ ꯍꯥꯏꯕꯤꯔꯛꯎꯕ